ꯚꯥꯔꯠꯀꯤ ꯑꯣꯏꯅ ꯂꯩꯔꯤꯕ ꯃꯐꯝꯁꯤꯡ ꯑꯁꯤꯗ ꯈ꯭ꯋꯥꯏꯗꯒꯤ ꯑꯃꯗꯤ ꯑꯇꯣꯞꯄ ꯏꯟꯇꯔꯅꯦꯁꯅꯦꯜꯒꯤ ꯇꯨꯔꯤꯁ ꯃꯌꯥꯝꯅ ꯌꯥꯝꯅ ꯄꯥꯝꯅ ꯌꯦꯡꯅꯔꯤꯕ ꯑꯁꯤ ꯇꯥꯖ ꯃꯍꯜ ꯑꯁꯤꯅꯤ ꯇꯥꯖ ꯃꯍꯜ ꯑꯁꯤ ꯑꯩꯈꯣꯏꯒꯤ ꯁꯍꯥ ꯖꯍꯥꯟꯅ ꯃꯥꯒꯤ ꯂꯩꯈꯤꯗ꯭ꯔꯕ ꯅꯨꯄꯤ ꯃꯝꯇꯥꯒꯤꯗꯃꯛꯇ ꯁꯥꯈꯤꯕ ꯌꯥꯝꯅ ꯐꯖꯕ ꯅꯨꯡꯉꯧꯒꯤ ꯑꯗꯨꯒꯨꯝꯂꯕ ꯃꯍꯜ ꯑꯃꯅꯤ ꯑꯗꯨꯅ ꯃꯁꯤ ꯑꯩꯈꯣꯏꯒꯤ ꯄ꯭ꯔꯤꯊꯤꯕꯤꯒꯤ ꯑꯣꯏꯅ ꯐꯖꯕꯁꯤꯡꯒꯤ ꯃꯅꯨꯡꯗ ꯆꯜꯂꯤ ꯑꯗꯨꯒ ꯑꯃꯅ ꯔꯦꯠ ꯐꯣꯔꯠ ꯍꯥꯏꯔꯤꯕꯁꯤꯁꯨ ꯌꯥꯝꯅ ꯐꯖꯕ ꯐꯣꯔꯠ ꯑꯃꯈꯛꯅꯤ ꯍꯥꯏꯔꯤꯕ ꯐꯣꯔꯠ ꯑꯁꯤꯗ ꯑꯩꯈꯣꯏꯒꯤ ꯏꯟꯗꯤꯌꯥꯒꯤ ꯄ꯭ꯔꯥꯏꯝ ꯃꯤꯅꯤꯁꯇꯔꯅ ꯐꯤꯐꯇꯤꯟ ꯑꯥꯒꯁꯇ ꯐꯥꯎꯕ ꯋꯥ ꯉꯥꯡꯕꯝ ꯑꯃ ꯑꯣꯏꯔꯤꯕꯅꯤ ꯑꯗꯨꯅ ꯍꯥꯏꯔꯤꯕ ꯃꯐꯝ ꯑꯅꯤ ꯑꯁꯤ ꯏꯟꯗꯤꯌꯥꯒꯤ ꯑꯣꯏꯅꯗꯤ ꯈ꯭ꯋꯥꯏꯗꯒꯤ ꯇꯨꯔꯤꯁ ꯑꯦꯇ꯭ꯔꯦꯛꯁꯟꯅꯤ ꯍꯥꯏꯅ ꯊꯝꯖꯒꯦ